ꯑꯩꯅ ꯈ꯭ꯋꯥꯏꯗꯒꯤ ꯄꯥꯝꯖꯗꯕ ꯍꯣꯝ ꯇꯨꯜꯁ ꯁꯤꯡꯒꯤ ꯃꯅꯨꯡꯗ ꯏꯁꯀ꯭ꯔꯨ ꯗ꯭ꯔꯥꯏꯕꯔꯁꯤꯁꯨ ꯑꯃꯅꯤ ꯑꯩꯅ ꯏꯁꯀ꯭ꯔꯨ ꯗ꯭ꯔꯥꯏꯕꯔꯁꯤꯕꯨ ꯈ꯭ꯋꯥꯏꯗꯒꯤ ꯄꯥꯝꯗꯕꯒꯤ ꯃꯔꯝ ꯈꯔꯗꯤ ꯆꯥꯎꯔꯥꯛꯄ ꯃꯔꯝ ꯈꯔꯗꯤ ꯀꯥ ꯑꯃ ꯏꯔꯨ ꯂꯨꯅ ꯂꯣꯏꯁꯤꯜꯂꯒ ꯂꯩꯕꯗ ꯑꯩꯍꯣꯏꯒꯤ ꯐꯛꯂꯥꯡꯒꯤ ꯀꯥ ꯃꯈꯩꯗꯣ ꯑꯉꯥꯡ ꯃꯈꯩꯅ ꯏꯁꯀ꯭ꯔꯨ ꯗ꯭ꯔꯥꯏꯕꯔꯗꯨ ꯄꯥꯏꯔꯒ ꯈꯣꯠꯇꯣꯛꯄ ꯈꯣꯠꯇꯣꯛꯄ ꯇꯧꯗꯨꯅ ꯀꯥ ꯑꯗꯨꯕꯨ ꯃꯁꯛ ꯊꯤꯍꯜꯂꯤ ꯑꯗꯒꯤ ꯏꯂꯦꯛꯇ꯭ꯔꯤꯛꯅ ꯀꯔꯤꯅ ꯑꯉꯥꯡ ꯑꯣꯏꯔꯤꯉꯩꯗ ꯑꯩꯅ ꯑꯉꯥꯡ ꯑꯣꯏꯔꯤꯉꯩꯗ ꯏꯁꯀ꯭ꯔꯨ ꯗ꯭ꯔꯥꯏꯕꯔꯗꯨ ꯄꯥꯏꯔꯒ ꯁꯥꯟꯅꯕ ꯃꯇꯝꯗ ꯃꯩꯗ ꯊꯤꯟꯖꯤꯜꯂꯨꯗꯅ ꯃꯩꯅ ꯆꯤꯡꯕ ꯌꯥꯎꯈ꯭ꯔꯦ ꯑꯗꯨꯒ ꯑꯃꯨꯛꯀꯁꯨ ꯑꯃꯨꯛꯁꯨ ꯑꯉꯥꯡ ꯃꯈꯩꯅ ꯏꯁꯀ꯭ꯔꯨ ꯗ꯭ꯔꯥꯏꯕꯔꯗꯨꯒꯤ ꯃꯅꯤꯡꯗ ꯃꯩ ꯉꯥꯟꯕꯗꯨ ꯎꯕꯗ ꯀꯣꯏꯁꯥꯟꯗ ꯁꯥꯟꯅꯔꯒ ꯇꯤꯕꯤꯗꯅꯤ ꯈꯪꯗꯦ ꯀꯔꯤꯗꯅꯤ ꯈꯪꯗꯦ ꯑꯉꯥꯡ ꯈꯣꯏꯗꯤ ꯒ꯭ꯌꯥꯟ ꯇꯥꯗꯕꯅꯤꯅ ꯇꯣꯛ ꯊꯥꯖꯤꯜꯂ ꯀꯥꯟꯗ ꯄꯣꯜꯁꯤ ꯀꯥꯏꯕ ꯌꯥꯎꯏ ꯑꯗꯨꯒ ꯑꯃꯨꯛꯁꯨ ꯏꯁꯀ꯭ꯔꯨ ꯗ꯭ꯔꯥꯏꯕꯔ ꯁꯤꯖꯤꯟꯅꯗꯨꯅ ꯂꯩꯀꯥꯏꯒꯤ ꯀꯔꯤꯒꯤ ꯒꯥꯔꯤ ꯈꯥꯝꯂꯒ ꯊꯝꯂꯝꯕꯗꯨꯗ ꯃꯄꯨ ꯈꯪꯗꯅ ꯁꯣ ꯌꯥꯎꯗꯅ ꯍꯨꯔꯥꯜꯂꯒ ꯄꯨꯈꯤꯕꯅ ꯆꯤꯡꯕ ꯑꯁꯤꯒꯨꯝꯕ ꯃꯌꯥꯝ ꯑꯁꯤ ꯊꯦꯡꯅꯕꯗꯒꯤ ꯑꯩ ꯏꯁꯀ꯭ꯔꯨ ꯗ꯭ꯔꯥꯏꯕꯔ ꯍꯥꯏꯔꯤꯕ ꯄꯣꯠ ꯑꯁꯤꯅ ꯍꯣꯝ ꯇꯨꯜꯁꯀꯤ ꯃꯅꯨꯡꯗ ꯈ꯭ꯋꯥꯏꯗꯒꯤ ꯄꯥꯝꯗꯕ ꯄꯣꯠꯁꯛ ꯑꯃ ꯑꯣꯏꯔꯤ